ꯉꯁꯤꯗꯒꯤ ꯆꯍꯤ ꯃꯔꯤꯃꯨꯛꯀꯤ ꯃꯃꯥꯡꯗ ꯑꯅ ꯑꯒꯤ ꯃꯔꯨꯞ ꯈꯔꯒ ꯂꯣꯏꯅꯅ ꯇ꯭ꯔꯤꯞ ꯑꯃꯈꯛ ꯆꯠꯅꯅꯕ ꯊꯧꯔꯥꯡ ꯇꯧꯈꯤ ꯁꯤꯂꯣꯡꯗꯅꯤ ꯎꯝꯃꯤꯌꯣꯝ ꯂꯦꯛ ꯍꯥꯏꯔꯤꯕ ꯃꯐꯝ ꯑꯗꯨꯗ ꯑꯩꯈꯣꯏ ꯀꯣꯏꯕ ꯆꯠꯂꯨꯁꯤ ꯍꯥꯏꯗꯨꯅ ꯑꯩꯈꯣꯏ ꯕꯥꯏꯛꯀꯤ ꯇ꯭ꯔꯤꯞ ꯑꯃꯈꯛ ꯊꯧꯔꯥꯡ ꯇꯧꯕ ꯑꯗꯨꯗ ꯑꯩꯈꯣꯏ ꯃꯤ ꯅꯤꯄꯥꯟ ꯌꯥꯎꯈꯤ ꯍꯥꯏꯔꯤꯕ ꯇ꯭ꯔꯤꯞ ꯑꯗꯨ ꯆꯠꯅꯅꯕꯒꯤꯗꯃꯛꯇ ꯑꯩꯈꯣꯏꯅ ꯁꯦꯝ ꯁꯥꯈꯤ ꯑꯩ ꯑꯩꯅ ꯊꯧꯕ ꯑꯩ ꯑꯩꯒꯤ ꯕꯥꯏꯛ ꯑꯗꯨ ꯑꯩꯈꯣꯏꯅ ꯂꯣꯏꯅꯃꯛ ꯍꯥꯟꯅ ꯁꯥꯔꯕꯤꯁꯤꯡ ꯇꯧꯗꯨꯅ ꯀꯗꯥꯏꯗ ꯀꯔꯤ ꯌꯥꯗꯕ ꯌꯥꯎꯔꯤꯕꯒꯦ ꯍꯥꯏꯅ ꯀꯨꯞꯅ ꯆꯦꯛꯁꯤꯟꯅ ꯁꯦꯝ ꯁꯥꯗꯨꯅ ꯊꯧꯔꯥꯡ ꯇꯧꯔꯕ ꯃꯇꯨꯡꯗ ꯑꯩꯈꯣꯏꯅ ꯑꯥꯗ ꯆꯠꯄ ꯀꯥꯟ ꯆꯠꯄ ꯃꯇꯝꯗ ꯂꯩꯔꯨꯅꯕꯒꯤꯗꯃꯛꯇ ꯇꯦꯟꯠ ꯍꯥꯎꯁ ꯑꯣꯏꯕ ꯌꯥꯕ ꯕꯦꯛ ꯑꯗꯨꯒꯨꯝꯕ ꯍꯥꯞꯄ ꯆꯟꯕ ꯕꯦꯛ ꯑꯃ ꯑꯃꯃꯝ ꯂꯣꯏꯅ ꯂꯩꯅꯗꯨꯅ ꯑꯩꯈꯣꯏꯒꯤ ꯆꯠꯄꯗ ꯁꯤꯖꯤꯟꯅꯅꯕ ꯄꯣꯠ ꯆꯩ ꯃꯀꯨꯞ ꯃꯇꯥꯁꯤꯡ ꯑꯃꯗꯤ ꯑꯥꯗ ꯂꯩꯔꯕ ꯃꯇꯝꯗ ꯁꯤꯖꯤꯟꯅꯅꯕ ꯃꯔꯨꯑꯣꯏꯕ ꯇꯉꯥꯏ ꯐꯗꯕ ꯄꯣꯠꯁꯤꯡ ꯑꯗꯨꯈꯛꯇꯃꯛ ꯍꯥꯞꯆꯤꯜꯂꯒ ꯑꯩꯈꯣꯏ ꯊꯧꯔꯥꯡ ꯇꯧꯔꯝꯃꯤ ꯄꯩꯁꯥ ꯅꯨꯡꯁꯥ ꯂꯣꯏꯅ ꯇꯧꯔꯥꯡ ꯇꯧꯔꯕ ꯂꯣꯏꯔꯕ ꯃꯇꯨꯡꯗ ꯑꯩꯈꯣꯏ ꯌꯨꯝ ꯌꯨꯝꯗ ꯍꯥꯏꯅꯔꯝꯂꯒ ꯑꯩꯈꯣꯏ ꯆꯠꯂꯁꯤ ꯍꯥꯏꯅ ꯊꯣꯛꯂꯛꯈꯤ ꯁꯨꯝ ꯑꯍꯥꯟꯕ ꯊꯧꯕ ꯍꯧꯔꯛꯄꯗꯗꯤ ꯌꯥꯝꯅ ꯅꯨꯉꯥꯏꯔꯝꯃꯤ ꯑꯗꯨꯕꯨ ꯂꯝꯁꯥꯡ ꯊꯧꯕꯁꯤꯁꯨ ꯋꯥꯕ ꯀꯧꯕꯅꯤꯅ ꯃꯔꯝꯇꯁꯨ ꯉꯥꯏꯍꯥꯛ ꯉꯥꯏꯍꯥꯛ ꯄꯣꯊꯥꯔꯝꯃꯤ ꯃꯇꯧ ꯑꯁꯨꯝꯅ ꯄꯨꯡ ꯀꯨꯟꯊ꯭ꯔꯥꯒꯤ ꯃꯌꯥꯃꯨꯛ ꯆꯪꯗꯨꯅ ꯑꯩꯈꯣꯏ ꯁꯤꯂꯣꯡ ꯌꯧꯁꯤꯟꯈꯤ ꯎꯃꯤꯌꯝ ꯂꯦꯛ ꯍꯦꯛ ꯌꯧꯕ ꯃꯇꯝꯗ ꯑꯩꯈꯣꯏ ꯏꯍꯥꯟ ꯍꯥꯟꯅ ꯐ꯭ꯔꯦꯁ ꯑꯞ ꯑꯣꯏꯗ꯭ꯔꯤꯉꯩꯗ ꯍꯔꯥꯎꯃꯟꯈꯤꯗꯅ ꯑꯩꯈꯣꯏ ꯃꯐꯝ ꯑꯗꯨꯗ ꯐꯣꯇꯣ ꯀꯥꯞꯈꯤ ꯃꯐꯝ ꯑꯗꯨꯒꯤ ꯐꯖꯔꯕ ꯏꯪꯂꯕ ꯅꯨꯡꯁꯤꯠ ꯏꯪꯂꯕ ꯅꯨꯡꯁꯤꯠ ꯁꯦꯡꯂꯕ ꯏꯁꯤꯡ ꯑꯗꯨ ꯌꯦꯡꯗꯨꯅ ꯑꯩꯈꯣꯏ ꯑꯗꯨꯛꯀꯤ ꯃꯇꯤꯛ ꯍꯔꯥꯎꯖꯈꯤ ꯑꯇꯣꯞꯄ ꯑꯩꯈꯣꯏꯒꯤ ꯇ꯭ꯔꯤꯞꯇ ꯌꯥꯎꯔꯛꯇꯕ ꯏꯃꯥꯟꯅꯕꯁꯤꯡꯗ ꯑꯩꯈꯣꯏꯅ ꯐꯣꯟ ꯇꯧꯔꯒ ꯚꯤꯗꯤꯑꯣ ꯀꯣꯜ ꯇꯧꯔꯒ ꯍꯥꯏꯔꯤꯕ ꯃꯐꯝ ꯑꯁꯤ ꯌꯥꯝꯅ ꯐꯖꯩ ꯑꯗꯨꯛꯀꯤ ꯃꯇꯤꯛ ꯃꯔꯝ ꯆꯥꯏ ꯑꯗꯨꯛꯀꯤ ꯃꯇꯤꯛ ꯏꯪꯉꯤꯅ ꯅꯈꯣꯏꯁꯨ ꯌꯥꯔꯕꯗꯤ ꯂꯥꯛꯎ ꯑꯩꯈꯣꯏ ꯃꯇꯝ ꯈꯔ ꯂꯩꯈꯤꯅꯤ ꯍꯥꯏꯅ ꯄꯥꯎ ꯑꯁꯤ ꯇꯝꯅꯕꯒꯤꯗꯃꯛꯇ ꯚꯤꯗꯤꯑꯣ ꯀꯣꯜ ꯇꯧꯗꯨꯅ ꯑꯩꯈꯣꯏ ꯋꯥꯔꯤ ꯋꯥꯇꯥꯏ ꯇꯧꯔꯝꯃꯤ ꯈꯣꯡꯆꯠ ꯑꯗꯨꯗ ꯑꯗꯨꯛꯀꯤ ꯃꯇꯤꯛ ꯅꯤꯡꯁꯤꯡꯕ ꯌꯥꯕ ꯀꯥꯎꯉꯝꯗ꯭ꯔꯕ ꯊꯧꯗꯣꯛꯁꯨ ꯀꯌꯥ ꯌꯥꯎꯈꯤ ꯑꯗꯨꯛꯀꯤ ꯃꯇꯤꯛ ꯅꯨꯡꯉꯥꯏꯈꯤ